ꯍꯂꯣ ꯃꯥꯅꯦ ꯃꯥꯅꯦ ꯃꯥꯅꯦ ꯃꯥꯅꯦ ꯑꯩꯈꯣꯏꯒꯤ ꯑꯦꯁꯤꯌꯥꯟ ꯀ꯭ꯂꯤꯅꯤꯛꯀꯤ ꯗꯣꯛꯇꯔꯅꯦ ꯍꯥꯏꯕꯤꯔꯛꯑꯣ ꯀꯔꯤ ꯀꯅꯥ ꯑꯣꯏꯕꯤꯔꯕ ꯑꯣ ꯀꯩ ꯑꯣꯏꯅ ꯅꯨꯡꯉꯥꯏꯇꯕꯅꯣ ꯍꯥꯏꯕꯤꯌꯨ

ꯑꯣ ꯌꯥꯅꯤ ꯌꯥꯅꯤ ꯑꯗꯣ ꯍꯥꯟꯅꯗꯤ ꯑꯩꯈꯣꯏ ꯆꯦꯛ ꯇꯧꯕ ꯈꯣꯠꯄꯒ ꯂꯩꯈ꯭ꯔꯕ ꯁꯨꯒꯔ ꯋꯥꯡꯕꯁꯦ ꯏꯁꯥꯅ ꯁꯨꯝ ꯆꯤꯡꯅꯕꯩ ꯋꯥꯔ ꯅꯠꯇ꯭ꯔꯒꯅ ꯍꯥꯟꯅ ꯁꯤꯒꯨꯝꯕꯒꯤ ꯄ꯭ꯔꯣꯕ꯭ꯂꯦꯝꯁꯦ ꯂꯩꯈ꯭ꯔꯕꯔ ꯀꯃꯥꯏ ꯇꯧꯕꯅꯣ ꯑꯣ ꯑꯣ ꯑꯣ ꯑꯣ ꯑꯣ ꯑꯣ ꯑꯣ ꯑꯗꯨ ꯑꯣꯏꯕꯇꯥꯔꯒꯗꯤ ꯏꯁꯥꯒꯤ ꯆꯍꯤꯁꯤꯅ ꯍꯨꯝꯐꯨ ꯍꯨꯝꯐꯨ ꯃꯥꯊꯣꯏ ꯁꯨꯖꯜꯂꯛꯑꯒꯗꯤ ꯁꯤꯒꯨꯝꯕ ꯂꯥꯛꯄꯁꯦ ꯑꯗꯨꯝ ꯑꯇꯩ ꯑꯇꯩ ꯄ꯭ꯔꯣꯕ꯭ꯂꯦꯝ ꯑꯣꯏꯔꯝꯕꯁꯨ ꯌꯥꯏ ꯁꯨꯒꯔ ꯈꯛꯇ ꯅꯠꯇꯅꯀꯣ ꯑꯗꯣ ꯍꯌꯦꯡꯁꯦ ꯂꯥꯛꯀꯦ ꯍꯥꯏꯕꯗꯣ ꯑꯩꯁꯦ ꯍꯌꯦꯡ ꯄꯨꯡ ꯑꯅꯤꯗꯒꯤꯅ ꯃꯔꯤ ꯐꯥꯎꯕꯗꯤ ꯁꯪꯒꯅꯦꯕꯀꯣ ꯑ ꯉꯁꯤꯕꯨꯗꯤ ꯑꯩꯁꯦ ꯅꯨꯃꯤꯠ ꯆꯨꯞꯄ ꯑꯃ ꯂꯩꯔꯝꯃꯦ ꯄꯨꯡ ꯇꯔꯥꯗꯒꯤꯅ ꯃꯉꯥ ꯐꯥꯎ ꯂꯩꯔꯝꯃꯦ ꯑꯗꯣ ꯍꯌꯦꯡꯒꯤ ꯑꯣꯏꯅꯗꯤ ꯑꯩꯁꯦ ꯄꯨꯡ ꯑꯅꯤꯒꯤ ꯑꯦꯄꯣꯏꯟꯃꯦꯟ ꯂꯧꯒꯦ ꯍꯥꯏꯔꯒꯗꯤ ꯄꯨꯡ ꯑꯅꯤꯒꯤ ꯑꯦꯄꯣꯏꯟꯃꯦꯟꯗꯤ ꯌꯥꯒꯅꯦꯕꯀꯣ ꯑꯗꯣ ꯄꯨꯡ ꯑꯅꯤꯗ ꯑꯣꯏꯅ ꯂꯥꯛꯄꯤꯌꯨ ꯑꯥ ꯑꯣ ꯑꯗꯨꯅꯦ ꯑꯗꯨꯒꯤ ꯄ꯭ꯔꯣꯕ꯭ꯂꯦꯝꯗꯣ ꯂꯩꯇꯅꯕ ꯇꯥꯗꯅ ꯍꯧꯖꯤꯛ ꯇꯥꯗꯒꯤ ꯆꯍꯤꯒ ꯇꯥꯗꯒꯤ ꯃꯤꯡꯒ ꯂꯩꯐꯝꯒꯗꯣ ꯍꯥꯟꯅ ꯍꯥꯏꯕꯤꯔꯅꯤ ꯐꯣꯟ ꯅꯝꯕꯔꯁꯤꯁꯨ ꯑꯩꯅ ꯅꯣꯠ ꯇꯧꯖꯔꯅꯦꯕꯀꯣ ꯑꯗꯨꯗꯨꯒ ꯍꯌꯦꯡꯒꯤ ꯄꯨꯡ ꯑꯅꯤꯒꯤ ꯍꯥꯏꯖꯔꯤꯁꯦ ꯑꯩꯈꯣꯏꯅ ꯄꯨꯡ ꯑꯅꯤꯒꯤ ꯃꯃꯥꯡꯒꯤꯗꯤ ꯑꯦꯄꯣꯏꯟꯃꯦꯟ ꯑꯇꯩ ꯑꯇꯩꯗ ꯄꯤꯈ꯭ꯔꯕꯅꯦꯕ ꯑꯗꯨꯗꯨꯅ ꯄꯨꯡ ꯑꯅꯤꯗꯒꯤ ꯁꯪꯒꯅꯦꯅ ꯑꯩꯈꯣꯏꯅ ꯍꯥꯏꯖꯩꯁꯦ ꯁꯣꯝꯒꯤ ꯍꯌꯦꯡ ꯀ꯭ꯌꯨ ꯂꯦꯞꯄ ꯈꯣꯠꯄ ꯀꯔꯤꯒꯨꯝꯕ ꯑꯃꯇ ꯄ꯭ꯔꯣꯕ꯭ꯂꯦꯝ ꯂꯩꯔꯔꯣꯏ ꯍꯌꯦꯡ ꯍꯦꯛ ꯂꯥꯛꯄꯒ ꯑꯩꯈꯣꯏꯒꯤ ꯇꯤꯛꯀꯦꯠ ꯀꯥꯎꯟꯇꯔ ꯔꯤꯁꯦꯞꯁꯟꯗꯨꯗ ꯆꯪꯕꯤꯔꯣ ꯑꯗꯨꯗꯨꯒ ꯑꯩ ꯉꯔꯥꯡ ꯐꯣꯟꯗ ꯑꯩꯈꯣꯏꯒꯤ ꯁꯨꯃꯥꯏꯅ ꯑꯣꯟꯂꯥꯏꯟ ꯑꯣꯏꯅ ꯑꯦꯄꯣꯏꯟꯃꯦꯟ ꯂꯧꯖꯈ꯭ꯔꯕꯅꯤ ꯄꯨꯡ ꯑꯅꯤꯒꯤ ꯑꯦꯄꯣꯏꯟꯃꯦꯟ ꯂꯧꯖꯈ꯭ꯔꯕꯅꯤ ꯍꯥꯏꯗꯅ ꯗꯣꯛꯇꯔ ꯁꯨꯟꯗꯔꯤꯒꯤ ꯑꯦꯄꯣꯏꯟꯃꯦꯟꯗꯣ ꯑꯝꯇ ꯇꯧꯕꯤꯌꯣꯅ ꯍꯥꯏꯔꯒꯅꯦ ꯑꯗꯨꯝ ꯄꯤꯕꯤꯔꯛꯑꯅꯦꯕꯀꯣ ꯑꯗꯨꯒ ꯃꯤꯅꯤꯠ ꯃꯉꯥꯃꯨꯛ ꯀꯩꯃꯨꯛ ꯃꯉꯥꯏ ꯉꯥꯏꯒꯦꯅ ꯉꯥꯏꯕꯤꯔꯒ ꯑꯗꯨ ꯁꯣꯝꯅꯀꯣ ꯑꯗꯨꯝ ꯐꯠ ꯂꯥꯎꯅ ꯑꯗꯨꯝ ꯋꯥꯔꯤꯗꯣ ꯑꯗꯨꯝ ꯇꯧꯕ ꯌꯥꯔꯅꯦꯕ

ꯑꯧ ꯑꯗꯨ ꯑꯩꯈꯣꯏꯒꯤ ꯏꯁꯥꯒꯤ ꯗꯤꯇꯦꯜꯁꯁꯦ ꯁꯨꯃꯥꯏꯅ ꯑꯣꯏ ꯇꯧꯕꯤꯔꯣ ꯏꯔꯒ ꯑꯩꯈꯣꯏꯒꯤ ꯃꯦꯁꯦꯁꯇ ꯑꯣꯏꯅ ꯑꯩꯈꯣꯏꯒꯤ ꯑꯩ ꯁꯤꯒꯤ ꯄꯥꯏꯔꯤꯕ ꯐꯣꯟ ꯅꯝꯕꯔꯁꯦ ꯍꯥꯏꯕꯁꯤꯗꯤ ꯈꯤꯇꯪ ꯍꯦꯛꯇ ꯕꯦꯔꯥ ꯀꯥꯕ ꯌꯥꯎꯋꯦꯕꯀꯣ ꯃꯃꯤꯡ ꯃꯊꯥ ꯆꯦꯟꯅꯕꯁꯨ ꯑꯗꯨꯝ ꯍꯦꯛꯇ ꯌꯥꯎꯋꯦ ꯑꯗꯨꯗꯨꯅ ꯏꯔꯒ ꯑꯣꯏꯅ ꯑꯩꯒꯤ ꯍꯧꯖꯤꯛꯀꯤ ꯄꯥꯏꯔꯤꯕ ꯐꯣꯟ ꯅꯝꯕꯔꯁꯤꯗ ꯃꯦꯁꯦꯖ ꯑꯣꯏꯅ ꯊꯥꯕꯤꯔꯛꯑꯣꯕꯀꯣ ꯃꯤꯡꯅꯦ ꯂꯩꯐꯝꯅꯦ ꯑꯗꯨꯒ ꯐꯣꯟ ꯅꯝꯕꯔꯁꯤꯗꯤ ꯈꯪꯖꯔꯦ ꯑꯗꯨꯒ ꯆꯍꯤꯗꯨꯒ ꯑꯗꯨꯝ ꯏꯕꯤꯔꯛꯑꯣ ꯏꯔꯒ ꯑꯗꯨꯝ ꯊꯥꯖꯟꯕꯤꯔꯛꯑꯣ ꯑꯗꯨꯒ ꯑꯗꯨꯝ ꯌꯥꯔꯅꯤ ꯑꯗꯨꯝ ꯂꯥꯛꯄꯤꯔ ꯌꯥꯔꯅꯤ ꯑꯗꯨꯒ ꯏꯁꯥꯒꯤ ꯍꯧꯖꯤꯛ ꯅꯨꯡꯉꯥꯏꯇꯦ ꯍꯥꯏꯕ ꯃꯌꯥꯝꯁꯦ ꯑꯩꯈꯣꯏꯒꯤ ꯆꯍꯤ ꯑꯍꯟ ꯑꯣꯏꯁꯜꯂꯛꯄ ꯈꯣꯠꯄ ꯑꯁꯤꯅꯁꯨ ꯃꯔꯝ ꯑꯣꯏꯔꯒ ꯑꯣꯏꯕ ꯌꯥꯏ ꯑꯗꯨꯅ ꯑꯩꯈꯣꯏꯒꯤ ꯕꯦꯁꯤꯛ ꯑꯣꯏꯕ ꯏ ꯇꯦꯁ ꯕ꯭ꯂꯗ ꯇꯦꯁ ꯈꯔ ꯇꯧꯒꯅꯦꯕꯀꯣ ꯑꯩꯈꯣꯏꯒꯤ ꯀꯝꯄ꯭ꯂꯤꯠ ꯍꯤꯃꯣꯒ꯭ꯔꯥꯝ ꯀꯥꯏꯅ ꯂꯩꯌꯦ ꯏꯒꯤ ꯄꯨꯂꯞ ꯑꯣꯏꯅ ꯑꯩꯈꯣꯏꯒꯤ ꯀꯩꯅꯣꯒꯨꯝꯕ ꯍꯤꯃꯣꯒ꯭ꯂꯣꯕꯤꯟꯒꯨꯝꯕ ꯀꯩꯒꯨꯝꯕꯒꯤ ꯆꯥꯡꯁꯦ ꯀꯃꯥꯏꯅ ꯇꯧꯔꯤ ꯑꯗꯒꯤꯗꯤ ꯂꯤꯚꯔꯅ ꯀꯃꯥꯏꯅ ꯇꯧꯔꯤ ꯑꯗꯒꯤꯗꯤ ꯑꯩꯈꯣꯏꯒꯤ ꯃꯦꯟ ꯑꯣꯏꯅ ꯒ꯭ꯂꯨꯀꯦꯁꯀꯤ ꯆꯦꯛꯁꯦ ꯏꯁꯥꯅꯁꯨ ꯆꯤꯡꯅꯕ ꯂꯩꯔꯤꯁꯦ ꯅꯍꯥꯟꯋꯥꯏ ꯍꯦꯔꯤꯗꯤꯇꯤꯗ ꯑꯩꯈꯣꯏꯒꯤ ꯕꯕꯥ ꯍꯣꯏ ꯏꯃꯥꯍꯣꯏꯒꯤ ꯃꯔꯤꯗ ꯅꯥꯈꯤꯕ ꯂꯩꯕ꯭ꯔꯣ ꯁꯤꯕꯨ ꯀꯃꯥꯏ ꯇꯧꯒꯦ ꯑꯣ ꯑꯣ ꯑꯣ ꯑꯣ ꯈꯪꯈꯤꯗ꯭ꯔꯦꯕ

ꯑꯣ ꯑꯣꯏꯔꯝꯕꯁꯨ ꯌꯥꯏ ꯑꯣꯏꯔꯝꯗꯕꯁꯨ ꯌꯥꯏ ꯅꯠꯇ꯭ꯔ ꯂꯩꯔꯝꯕꯁꯨ ꯌꯥꯏ ꯂꯩꯔꯝꯗꯕꯁꯨ ꯌꯥꯏꯑꯕ ꯑꯗꯨꯗꯨꯅ ꯍꯣꯏ ꯍꯌꯦꯡ ꯌꯦꯡꯊꯣꯛꯑꯁꯦ ꯑꯗꯨꯗꯨꯒ ꯀꯃꯥꯏ ꯇꯧꯕꯅꯣ ꯍꯥꯏꯕꯗꯣ ꯑꯩꯈꯣꯏꯒꯤ ꯕ꯭ꯂꯗ ꯁꯨꯒꯔꯁꯦ ꯕ꯭ꯂꯗ ꯁꯨꯒꯔꯒꯤ ꯇꯦꯁꯃꯛꯇꯤ ꯍꯌꯦꯡ ꯄꯨꯡ ꯑꯅꯤꯗ ꯂꯥꯛꯑꯒꯗꯤ ꯌꯦꯡꯕꯁꯦ ꯐꯔꯛ ꯇꯥꯒꯅꯦꯕꯀꯣ ꯑꯗꯨꯗꯨꯅ ꯕ꯭ꯂꯗ ꯁꯨꯒꯔꯒꯤꯗꯤ ꯐꯥꯁꯇꯤꯡ ꯍꯥꯏꯕ ꯑꯃꯒ ꯆꯥꯛ ꯆꯥꯕ ꯂꯣꯏꯕꯒ ꯄꯤ ꯄꯤ ꯍꯥꯏꯕ ꯑꯃꯒ ꯑꯅꯤ ꯊꯣꯛꯅ ꯌꯦꯡꯉꯦ ꯑꯗꯨꯗꯨꯅ ꯐꯥꯁꯇꯤꯡꯒꯤ ꯄꯣꯠꯁꯤꯗꯤ ꯍꯥꯟꯅ ꯑꯩ ꯑꯗꯨꯝ ꯐꯣꯟꯗ ꯍꯧꯖꯤꯛ ꯃꯦꯁꯦꯖ ꯑꯣꯏꯅ ꯏꯔꯒ ꯊꯥꯖꯔꯛꯑꯒꯦꯕꯀꯣ ꯇꯦꯁ ꯃꯃꯤꯡꯁꯦ ꯃꯅꯥꯛ ꯅꯛꯄ ꯑꯩꯈꯣꯏꯒꯤ ꯂꯦꯞ ꯑꯝꯗ ꯆꯠꯄꯤꯔꯒ ꯂꯦꯕꯣꯔꯦꯇꯣꯔꯤ ꯑꯝꯗ ꯆꯠꯄꯤꯔꯒ ꯑꯩꯈꯣꯏꯒꯤ ꯁꯨꯒꯔ ꯆꯥꯛ ꯆꯥꯗ꯭ꯔꯤꯉꯩ ꯃꯃꯥꯡꯒꯤ ꯁꯨꯒꯔꯒꯤ ꯆꯥꯡꯁꯦ ꯑꯃꯨꯛꯇꯪ ꯌꯦꯡꯕꯤꯌꯣꯕꯀꯣ ꯑꯥ ꯀꯌꯥ ꯂꯩꯒꯦ ꯈꯣꯠꯀꯦ ꯍꯥꯏꯕꯗꯣ ꯑꯝꯇꯪ ꯆꯠꯊꯣꯛꯑꯒ ꯇꯦꯁꯇꯣ ꯇꯧꯊꯣꯛꯄꯤꯔꯨꯔꯣ ꯑꯗꯨꯗꯨꯒ ꯑꯀꯣꯟꯕꯒꯤꯗꯨꯅ ꯑꯃꯨꯛ ꯆꯥꯛꯆꯥ ꯇꯣꯛꯑꯒ ꯃꯇꯨꯡ ꯄꯨꯡꯈꯥꯏ ꯑꯃ ꯄꯨꯡ ꯑꯃ ꯂꯩꯔꯒ ꯑꯃꯨꯛ ꯇꯧꯒꯗꯧꯕꯅꯦꯕꯀꯣ ꯑꯥ ꯑꯗꯨꯗꯨꯅ ꯍꯧꯖꯤꯛꯀꯤ ꯇꯦꯁ ꯑꯅꯤꯁꯤꯗꯪ ꯔꯤꯖꯜ ꯍꯥꯟꯅ ꯄꯨꯔꯒ ꯄꯥꯏꯔꯒ ꯂꯥꯛꯄꯤꯔꯒꯗꯤ ꯁꯣꯝꯅ ꯆꯤꯡꯅꯕꯗꯣ ꯍꯦꯟꯅ ꯅꯨꯡꯉꯥꯏꯒꯅꯦꯕꯀꯣ ꯑꯩꯈꯣꯏꯗ ꯀꯩꯅꯣ ꯇꯧꯕꯗꯁꯨ ꯍꯣꯏ ꯑꯗꯨ ꯑꯣꯏꯇꯥꯔꯒꯗꯤ ꯑꯗꯨꯃꯥꯏ ꯇꯧꯔꯁꯤ ꯍꯌꯦꯡ ꯄꯨꯡ ꯑꯅꯤꯗꯨꯗ ꯁꯣꯏꯗꯅ ꯌꯧꯕꯤꯔꯛꯑꯣ ꯀꯣ ꯎꯝ ꯎꯝ ꯍꯣ ꯊꯝꯕꯤꯔꯣ ꯊꯝꯕꯤꯔꯣ ꯍꯣꯏ ꯍꯣꯏ ꯊꯝꯕꯤꯔꯣ ꯊꯝꯕꯤꯔꯣ